ꯊꯧꯕꯥꯜ ꯕꯖꯥꯔꯗ ꯁꯣꯞꯄꯤꯡ ꯃꯣꯜ ꯑꯃ ꯂꯩ ꯑꯗꯨꯗꯒꯤ ꯑꯩꯅ ꯖꯤꯟꯁ ꯑꯃ ꯂꯩ ꯖꯤꯟꯁ ꯑꯗꯨ ꯁꯦꯒꯥꯏꯕ ꯑꯗꯒꯤ ꯂꯡꯗꯥꯏ ꯍꯟꯗꯣꯛꯄꯁꯨ ꯈꯔ ꯌꯥꯎꯔꯝꯃꯦ ꯀꯂꯔꯁꯨ ꯌꯥꯝꯅ ꯁꯤꯊꯩ ꯑꯗꯨꯒ ꯏꯁꯇ꯭ꯔꯦꯆꯤꯕꯜꯁꯨ ꯑꯣꯏꯗ꯭ꯔꯦ ꯃꯔꯝ ꯑꯗꯨꯅ ꯐ꯭ꯔꯦꯟꯁꯤꯡꯅꯅꯦ ꯌꯥꯔꯒꯗꯤ ꯍꯥꯟꯅ ꯃꯨꯟꯅ ꯌꯦꯡꯂꯒ ꯖꯤꯟꯁ ꯂꯩꯕ ꯐꯤꯔꯣꯟ ꯂꯩꯕꯗ ꯑꯩꯒꯤ ꯂꯩꯕꯅ ꯐꯩ ꯍꯥꯏꯅ ꯑꯩꯒꯤ ꯃꯥꯏꯀꯩꯗꯒꯤ ꯍꯥꯏꯖꯔꯤ